ꯑꯩꯅ ꯈ꯭ꯋꯥꯏꯗꯒꯤ ꯆꯠꯅꯤꯡꯕ ꯋꯥꯔꯜꯗ ꯏꯠꯁ ꯗ ꯁꯣ ꯃꯦꯅꯤ ꯗꯤꯐꯔꯦꯟ ꯀꯟꯇ꯭ꯔꯤ ꯂꯩ ꯋꯥꯔꯜꯗ ꯑꯩꯅ ꯈ꯭ꯋꯥꯏꯗꯒꯤ ꯆꯠꯅꯤꯡꯕ ꯀꯟꯇ꯭ꯔꯤꯁꯤ ꯑꯉꯥꯡ ꯑꯣꯏꯔꯤꯉꯥꯏꯗꯒꯤ ꯑꯩ ꯗꯨꯕꯥꯏꯁꯤ ꯌꯥꯝꯅ ꯆꯠꯅꯤꯡꯕ ꯄꯥꯝꯃꯤ ꯃꯔꯝꯗꯤ ꯀꯩꯒꯤꯅꯣ ꯍꯥꯏꯕꯀꯥꯟꯗ ꯗꯨꯕꯥꯏꯅ ꯑꯗꯨꯛꯀꯤ ꯃꯇꯤꯛ ꯗꯤꯚꯕꯂꯞ ꯑꯣꯏꯈ꯭ꯔꯤꯁꯤ ꯅꯥꯏꯟꯇꯤꯟ ꯑꯩꯠꯇꯤ ꯐꯥꯏꯚꯐꯧ ꯃꯇꯝꯗ ꯃꯈꯣꯏꯁꯤ ꯇꯁꯦꯡꯅ ꯍꯥꯏꯀꯥꯟꯗ ꯑꯩꯈꯣꯏ ꯗꯤꯖꯔꯠ ꯑꯣꯏꯅ ꯂꯩꯔꯝꯕꯅꯦ ꯑꯗꯨꯕꯨ ꯍꯧꯖꯤꯛꯇꯤ ꯕꯨꯖ ꯈꯥꯂꯤꯐꯥꯀꯥꯁꯦ ꯍꯥꯏꯌꯦꯁ ꯕꯤꯜꯗꯤꯡ ꯏꯟ ꯗ ꯋꯔꯜ ꯑꯣꯏꯔꯤꯁꯦ ꯑꯗꯨꯕꯨ ꯑꯩꯅ ꯗꯨꯕꯥꯏ ꯆꯠꯅꯤꯡꯉꯤꯕ ꯃꯔꯝꯁꯤꯅ ꯀꯩꯒꯤꯅꯣ ꯍꯥꯏꯕꯀꯥꯟꯗ ꯃꯈꯣꯏꯗ ꯌꯥꯝꯅ ꯄꯩꯁꯥ ꯇꯥꯟꯕꯒꯤ ꯑꯣꯔ ꯅꯠꯇ꯭ꯔꯒ ꯑꯩꯈꯣꯏꯒꯤ ꯂꯛꯖꯔꯤ ꯖꯔꯅꯤ ꯇ꯭ꯔꯥꯚꯦꯜ ꯑꯣꯏꯕꯒꯤ ꯈꯨꯗꯣꯡ ꯆꯥꯕ ꯃꯌꯥꯝ ꯑꯃꯁꯨ ꯂꯩ ꯋꯥꯔꯜꯒꯤ ꯇꯣꯂꯦꯁ ꯕꯤꯜꯗꯤꯡꯁꯨ ꯕꯨꯖ ꯈꯥꯂꯤꯐꯥ ꯑꯣꯏꯔꯒ ꯂꯩꯔꯤꯕꯅꯤ ꯑꯗꯨꯒ ꯋꯥꯔꯜꯒꯤ ꯈ꯭ꯋꯥꯏꯗꯒꯤ ꯂꯥꯔꯖꯦꯁ ꯒꯥꯔꯗꯦꯟꯁꯨ ꯗꯨꯕꯥꯏꯗ ꯂꯩ ꯑꯗꯨꯒ ꯁꯚꯦꯟ ꯁ꯭ꯇꯥꯔ ꯍꯣꯇꯦꯜꯁꯨ ꯗꯨꯕꯥꯏꯗ ꯂꯩ ꯑꯗꯨꯅ ꯑꯩꯅ ꯗꯨꯕꯥꯏꯗ ꯑꯩꯒꯤ ꯃꯥꯏ ꯗ꯭ꯔꯤꯝ ꯗꯦꯠ ꯏꯁ ꯗꯨꯕꯥꯏ ꯑꯅ ꯍꯥꯏꯔꯒ ꯂꯩ ꯃꯔꯝꯗꯤ ꯀꯩꯒꯤꯅꯣ ꯍꯥꯏꯕꯀꯥꯟꯗ ꯗꯨꯕꯥꯏ ꯑꯁꯦ ꯑꯗꯨꯛꯀꯤ ꯃꯇꯤꯛ ꯆꯥꯎꯈꯠꯂꯤ ꯃꯔꯝꯗꯤ ꯀꯩꯒꯤꯅꯣ ꯍꯥꯏꯕ ꯃꯇꯝꯗ ꯋꯔꯜꯒꯤ ꯇꯨꯁꯤꯁ ꯍꯧꯖꯤꯛ ꯍꯧꯖꯤꯛꯁꯨ ꯗꯦꯕꯥꯏꯗ ꯑꯣꯏ ꯃꯌꯥꯝꯁꯨ ꯑꯗꯨꯝ ꯂꯥꯛꯏ ꯗꯨꯕꯥꯏꯗ ꯒꯣꯜ ꯈꯪꯗꯦ ꯑꯍꯣꯡꯕ ꯃꯃꯜꯗꯁꯨ ꯑꯗꯨꯝ ꯐꯪꯉꯤ ꯁꯅꯥ ꯀꯩꯀꯩꯁꯨ ꯑꯗꯨꯅ ꯗꯨꯕꯥꯏ ꯏꯁ ꯃꯥꯏ ꯑꯦꯝ ꯑꯦꯟ ꯑꯦꯝꯕꯤꯁꯟ ꯃꯥꯏ ꯑꯩꯅ ꯈ꯭ꯋꯥꯏꯗꯒꯤ ꯇ꯭ꯔꯦꯚꯦꯂꯤꯡ ꯇꯧꯅꯤꯡꯕꯁꯤ ꯗꯨꯕꯥꯏꯅꯤ ꯃꯔꯝꯗꯤ ꯀꯩꯒꯤꯅꯣ ꯍꯥꯏꯕꯀꯥꯟꯗ ꯗꯨꯕꯥꯏꯒꯤ ꯃꯤꯁꯤꯡꯁꯤ ꯌꯥꯝꯅ ꯄꯤꯁ ꯑꯣꯏ ꯍꯥꯏꯔꯤꯕ ꯃꯐꯝ ꯑꯁꯤ ꯌꯥꯝꯅ ꯄꯤꯁ ꯑꯣꯏ ꯑꯗꯒꯤ ꯀ꯭꯭ꯔꯥꯏꯝ ꯔꯦꯠꯁꯨ ꯌꯥꯝꯅ ꯅꯦꯝꯃꯤ ꯃꯔꯝ ꯑꯗꯨꯅ ꯃꯈꯣꯏꯗꯤ ꯌꯥꯝꯅ ꯗꯤꯕꯂꯞꯄꯤꯡ ꯍꯥꯏꯂꯤ ꯗꯤꯕꯂꯞ ꯇꯧꯋꯤ ꯑꯗꯨꯒ ꯄꯤꯄꯜꯁꯤꯡꯁꯦ ꯍꯥꯏ ꯇꯥꯔꯦ ꯄ꯭ꯔꯖꯥꯁꯤꯡꯁꯦ ꯍꯥꯏꯗꯤ ꯋꯦꯜ ꯀ꯭ꯋꯥꯂꯤꯇꯤꯁꯨ ꯂꯩ ꯑꯗꯨꯒ ꯄꯤꯁꯁꯨ ꯑꯣꯏ ꯃꯈꯣꯏꯗ ꯏꯁꯃꯨꯒ꯭ꯂꯤꯡ ꯋꯦꯜꯇꯤꯡꯒꯨꯝꯕ ꯆꯤꯟ ꯊꯤꯕ ꯈꯣꯠꯄꯒꯨꯝꯕ ꯑꯃꯐꯧ ꯂꯩꯇꯦ ꯑꯗꯨꯅ ꯑꯩꯅ ꯖꯔꯅꯤ ꯑꯁꯤ ꯆꯠꯄ ꯄꯥꯝꯃꯤ ꯀꯩꯒꯨꯝꯕ ꯑꯩꯅ ꯑꯉꯥꯡ ꯑꯣꯏꯔꯤꯉꯩꯗꯩ ꯈꯟꯕꯗꯒꯤ